ꯏꯁꯇꯦꯗ꯭ꯌꯝꯁꯤꯡ ꯂꯝꯄꯥꯛꯁꯤꯡꯗ ꯄꯥꯡꯊꯣꯛꯄ ꯊꯧꯔꯝ ꯍꯥꯏꯔꯒꯗꯤ ꯄꯕ꯭ꯂꯤꯛ ꯃꯤꯇꯤꯡ ꯑꯟꯗꯁꯨꯡ ꯔꯥꯖꯅꯤꯇꯤꯒꯤ ꯑꯣꯏꯕ ꯄꯣꯂꯤꯇꯤꯀꯦꯜ ꯃꯤꯇꯤꯡ ꯁꯥꯟꯅ ꯈꯣꯠꯅꯕꯒꯤ ꯄꯣꯔꯒꯥꯝ ꯑꯁꯤꯅꯆꯤꯡꯕ ꯀꯌꯥ ꯄꯥꯡꯊꯣꯛꯏ ꯑꯗꯨꯒ ꯁꯔꯨꯛ ꯌꯥꯒꯗꯕꯁꯤꯡ ꯑꯗꯨꯗꯤ ꯑꯩꯈꯣꯏꯒꯤ ꯄꯣꯔꯒꯥꯝꯁꯤꯡ ꯑꯁꯤꯗ ꯑꯩꯈꯣꯏꯒꯤ ꯁꯔꯀꯥꯔꯒꯤ ꯑꯋꯥꯡꯕ ꯊꯥꯛꯀꯤ ꯑꯣꯄꯤꯁꯁꯤꯡꯒꯤ ꯑꯣꯄꯤꯁꯦꯜꯁꯤꯡꯒꯤ ꯑꯣꯏꯕ ꯃꯤꯑꯣꯏꯁꯤꯡ ꯑꯗꯨꯒ ꯔꯥꯖꯅꯤꯇꯤ ꯋꯥꯂꯥ ꯄꯣꯂꯤꯇꯤꯀꯦꯜ ꯂꯤꯗꯔ ꯀꯦꯕꯤꯅꯦꯠ ꯃꯤꯅꯤꯁꯇꯔꯁꯤꯡ ꯁꯔꯨꯛ ꯌꯥꯏ